ꯑꯩꯍꯥꯛꯅ ꯑꯉꯥꯡ ꯑꯣꯏꯔꯤꯉꯩꯗꯒꯤ ꯍꯧꯅ ꯂꯩꯁꯤ ꯌꯥꯝꯅ ꯄꯥꯝꯅ ꯍꯧꯔꯛꯈꯤ ꯑꯩꯅ ꯌꯥꯍꯧ ꯉꯟꯅ ꯍꯧꯔꯛꯄꯗ ꯑꯩꯈꯣꯏꯒꯤ ꯌꯨꯝꯊꯪꯅꯕꯗ ꯂꯩ ꯑꯁꯥꯠꯄ ꯎꯔꯒ ꯄꯨꯛꯅꯤꯡ ꯋꯥꯈꯜ ꯌꯥꯝꯅ ꯅꯨꯡꯉꯥꯏꯍꯜꯂꯤ ꯑꯗꯨꯅ ꯁꯤꯗꯒꯤ ꯍꯧꯔꯒ ꯑꯩꯁꯨ ꯂꯩ ꯈꯔ ꯊꯥꯗꯨꯅ ꯂꯩ ꯁꯦꯟꯅꯕꯒꯤ ꯍꯩꯅꯕꯤ ꯑꯁꯤ ꯊꯝꯂꯛꯈꯤꯕꯅꯤ ꯂꯩ ꯐꯖꯅ ꯁꯥꯠꯄ ꯎꯔꯒ ꯄꯨꯛꯅꯤꯡ ꯋꯥꯈꯜ ꯅꯨꯡꯉꯥꯏꯍꯜꯂꯤ ꯑꯗꯨꯒ ꯍꯛꯆꯥꯡꯁꯨ ꯅꯨꯡꯉꯥꯏꯍꯜꯂꯤ ꯎ ꯄꯥꯟꯕꯤ ꯂꯩ ꯊꯥꯕꯅ ꯃꯍꯧꯁꯥꯒꯤ ꯑꯦꯟꯚꯥꯏꯔꯣꯟꯃꯦꯟ ꯃꯍꯧꯁꯥꯒꯤ ꯐꯖꯕ ꯃꯥꯡꯍꯟꯗꯦ ꯑꯗꯨꯒ ꯁꯥꯎꯅꯤꯡꯕ ꯀꯌꯥ ꯂꯩꯔꯝꯃꯁꯨ ꯂꯩ ꯃꯈꯣꯡꯗ ꯐꯝꯃꯒꯗꯤ ꯁꯥꯎꯅꯤꯡꯕꯗꯨ ꯐꯍꯟꯕꯅꯦ